ꯍꯂꯣ ꯑꯥ ꯑꯩꯁꯦ ꯇꯨꯔꯤꯁꯀꯤ ꯃꯤꯅꯦ ꯑꯗꯨ ꯀꯩꯕꯨꯜ ꯂꯝꯖꯥꯎꯁꯦ ꯌꯥꯝꯅ ꯀꯣꯏꯅꯤꯡꯕ ꯑꯗꯨ ꯀꯩꯕꯨꯜ ꯂꯝꯖꯥꯎꯁꯦ ꯅꯪꯒ ꯇꯧꯔꯒ ꯄꯨꯟꯅ ꯆꯠꯃꯤꯟꯅꯕ ꯌꯥꯔꯣꯏꯗ꯭ꯔꯥ ꯎꯝ ꯑꯩꯁꯦ ꯍꯌꯦꯡ ꯍꯌꯦꯡ ꯍꯥꯡꯆꯤꯠ ꯑꯣꯏꯅ ꯂꯥꯛꯁꯤꯔꯥ ꯈꯟꯕ ꯑꯗꯨ ꯆꯠꯄꯨ ꯆꯠꯂꯗꯤ ꯑꯗꯨ ꯑꯩꯈꯣꯏꯒꯤ ꯆꯥꯅ ꯊꯛꯅꯕꯁꯦ ꯀꯃꯥꯏꯅ ꯇꯧꯁꯦꯕꯥ ꯑꯥꯗ ꯆꯥꯁꯦ ꯍꯥꯏꯕ꯭ꯔꯥ ꯅꯠꯇ꯭ꯔꯒ ꯂꯩꯔꯒ ꯄꯨꯔꯒ ꯑꯥꯗ ꯊꯣꯡꯉ ꯑꯣ ꯑꯗꯨ ꯒꯥꯔꯤ ꯒꯥꯔꯤꯒꯨꯝꯕꯗꯤ ꯀꯌꯥ ꯄꯨꯔꯗꯤ ꯐꯒꯦꯔꯥꯀꯣ ꯑꯣ ꯑꯗꯨ ꯅꯪꯅ ꯈꯔ ꯃꯇꯦꯡ ꯋꯥꯔꯁꯨ ꯋꯥꯅ ꯃꯇꯦꯡ ꯄꯥꯡꯕꯤꯕ ꯇꯥꯔꯦꯅꯦ ꯍꯥꯏꯕꯗꯤ ꯑꯩꯈꯣꯏ ꯃꯐꯝꯁꯨ ꯐꯖꯅꯁꯨ ꯈꯪꯗ꯭ꯔꯝꯅꯤꯅ ꯅꯪꯅ ꯈꯔ ꯂꯝꯖꯤꯡꯕꯤꯕ ꯇꯥꯔꯦꯅꯦ ꯑꯣ ꯍꯣꯏ ꯍꯣꯏ ꯐꯔꯦ ꯐꯔꯦ ꯑꯗꯨꯗꯤ ꯑꯩ ꯍꯌꯦꯡ ꯍꯥꯡꯆꯤꯠ ꯂꯥꯛꯀꯦꯅ ꯈꯜꯂꯤꯌꯦ ꯑꯣ ꯑꯣ ꯑꯣ ꯐꯔꯦ ꯐꯔꯦ ꯑꯗꯨꯗꯤ ꯊꯝꯈ꯭ꯔꯒꯦ